ꯍꯜꯂꯣ ꯃꯥꯅꯤ ꯃꯥꯅꯤ

ꯍꯣꯏꯑꯦ ꯑꯗꯨꯅꯤ ꯑꯁ ꯑꯩꯈꯣꯏꯒꯤꯗꯤꯅꯦ ꯂꯧ ꯍꯨꯜꯂꯝꯗꯥꯏꯗꯁꯨ ꯏꯁꯤꯡꯗꯣꯕ ꯑꯃꯨꯛ ꯊꯥꯖꯤꯟꯅꯩ ꯑꯗꯩꯗꯤ ꯑꯁ ꯈꯪꯗꯦꯗ ꯏꯁꯤꯡ ꯀꯪꯗꯅꯅꯦ ꯍꯟꯗꯛꯇꯤ ꯄꯣꯠꯁꯨ ꯀꯔꯤꯝ ꯊꯥꯕ ꯌꯥꯗ꯭ꯔꯦ ꯍꯥꯟꯅꯗꯤ ꯍꯪꯒꯥꯝꯕꯨ ꯍꯨꯟꯕꯑꯣ ꯍꯋꯥꯏꯗ꯭ꯔꯥꯛꯄꯨ ꯊꯥꯕꯑꯣ ꯇꯧꯔꯝꯕꯅꯤ ꯍꯧꯖꯤꯛꯇꯤ ꯂꯧꯗꯣ ꯀꯔꯤꯝꯇ ꯊꯥꯕꯁꯨ ꯌꯥꯗ꯭ꯔꯦ ꯑꯗꯨꯅ ꯈꯪꯗ꯭ꯔꯦꯗ ꯇꯧꯔꯤꯁꯦ ꯑꯗꯨꯅꯤ ꯑꯁ ꯀꯃꯥꯏ ꯇꯧꯗꯣꯏꯅꯣ ꯈꯪꯗꯦ ꯍꯟꯗꯛꯇꯤ ꯂꯧꯃꯤ ꯃꯈꯩꯁꯦ ꯂꯣꯏꯅ ꯋꯥꯅꯔꯦ ꯏꯁꯤꯡ ꯀꯪꯉꯕꯅꯤꯅ ꯏꯀꯪ ꯊꯣꯛꯑꯕꯅꯤꯅꯅꯦ ꯀꯔꯤꯝꯁꯨ ꯊꯥꯕ ꯌꯥꯗ꯭ꯔꯦ ꯑꯗꯨꯗꯩ ꯌꯦꯟꯁꯥꯡ ꯅꯥꯄꯤꯁꯨ ꯌꯥꯝ ꯇꯥꯡꯉꯅꯤ ꯍꯟꯗꯛꯇꯤ ꯑꯗꯨꯅꯦ ꯈꯪꯗꯦ ꯀꯃꯥꯏꯅ ꯇꯧꯗꯣꯏꯅꯣꯗ ꯍꯧꯖꯤꯛ ꯃꯇꯝꯁꯤꯗꯤꯑꯣ ꯍꯋꯥꯏꯊ꯭ꯔꯥꯛꯄꯨ ꯊꯥꯅꯕꯑꯣ ꯍꯋꯥꯏꯃꯨꯕꯤ ꯊꯥꯅꯕꯑꯣ ꯇꯧꯅꯔꯤꯕ ꯃꯤ ꯇꯧꯔꯝꯃꯤꯕꯅꯦꯕ ꯑꯗꯣ ꯍꯧꯖꯤꯛꯇꯤ ꯏꯁꯤꯡꯗꯣ ꯀꯔꯤꯝ ꯂꯩꯇ꯭ꯔꯃꯤꯅ ꯊꯥꯕꯁꯨ ꯌꯥꯗ꯭ꯔꯦ ꯍꯪꯒꯥꯝꯕꯣꯛ ꯍꯨꯟꯕ ꯌꯥꯗ꯭ꯔꯦꯕ ꯇꯧꯔꯤꯁꯦ ꯑꯣ ꯑꯗꯨꯅꯦ ꯑꯩꯈꯣꯏꯁꯨ ꯏꯁꯤꯡꯗꯣ ꯆꯤꯡꯗꯧꯕꯗꯣ ꯆꯤꯡꯉꯅꯤ ꯑꯗꯩꯗꯤꯅꯦ ꯈꯪꯉꯕ꯭ꯔꯥ ꯍꯪꯒꯥꯝꯁꯨ ꯍꯨꯟꯖꯤꯟꯈ꯭ꯔꯕꯅꯦ ꯏꯁꯤꯡ ꯊꯥꯖꯤꯟꯗꯧ ꯃꯇꯝꯁꯤꯗꯅꯅꯦ ꯏꯁꯤꯡꯗꯣ ꯐꯪꯉꯔꯣꯏꯕ ꯑꯇꯣꯞ ꯑꯇꯣꯞꯄ ꯃꯌꯥꯝ ꯆꯤꯡꯈꯠꯅꯕꯒꯤ ꯑꯗꯨꯅ ꯍꯟꯗꯛꯇꯤ ꯊꯥꯗꯅ ꯇꯣꯛꯑꯕꯅꯤ ꯑꯗꯣ ꯊꯥꯗ꯭ꯔꯃꯤꯅꯅꯦ ꯌꯦꯟꯁꯥꯡꯗꯨꯁꯨꯅꯦ ꯕꯖꯥꯔꯗꯩ ꯂꯩꯕꯁꯦ ꯌꯥꯝ ꯇꯥꯡꯕꯅ ꯈꯪꯗ꯭ꯔꯦꯗ ꯀꯃꯥꯏ ꯇꯧꯒꯦ ꯑꯣ ꯑꯗꯨꯅꯤ ꯆꯥꯗ ꯌꯥꯗꯃꯤꯅ ꯈꯔ ꯈꯔꯗꯤ ꯊꯥꯅꯔꯝꯅꯤ ꯑꯗꯨ ꯃꯌꯥꯝꯗꯤ ꯄꯨꯊꯣꯛꯄꯩꯗꯤ ꯊꯥꯕꯗꯨ ꯀꯔꯤꯝ ꯌꯥꯗ꯭ꯔꯦꯕ ꯍꯟꯗꯛꯇꯤ ꯍꯣꯏ ꯍꯣꯏ ꯑꯣ ꯑꯣ ꯊꯝꯃꯒꯦ ꯊꯝꯃꯒꯦ ꯑꯗꯨꯗꯤ